ꯃꯅꯤꯄꯨꯔꯗ ꯂꯥꯛꯄ ꯂꯝ ꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯔꯕ ꯃꯐꯝ ꯈꯔꯗꯤ ꯑꯍꯥꯟꯕꯗ ꯂꯣꯛꯇꯥꯛ ꯄꯥꯠ ꯑꯅꯤ ꯁꯨꯕꯗ ꯀꯪꯂ ꯑꯃꯁꯨꯡ ꯑꯍꯨꯝ ꯁꯨꯕꯗ ꯁꯤꯔꯣꯏ ꯂꯤꯂꯤꯒꯤ ꯁꯥꯠꯐꯝ ꯑꯣꯏꯔꯤꯕ ꯁꯤꯔꯣꯏ ꯍꯤꯜꯁꯅꯤ ꯑ ꯑꯁꯤꯅꯆꯤꯡꯕ ꯄꯟꯕ ꯌꯥꯏ